ꯍꯜꯂꯣ ꯑꯣ ꯑꯦ ꯑꯩ ꯁꯤꯁꯤ ꯋꯥꯕꯒꯥꯏ ꯕꯖꯥꯔꯒꯤ ꯁ꯭ꯇꯦꯁꯟꯅꯔꯤ ꯗꯨꯀꯥꯟꯒꯤ ꯃꯄꯨꯗꯨ ꯅꯠꯇ꯭ꯔꯣ ꯑꯣ ꯑꯩꯗꯨ ꯉꯁꯥꯏꯅꯦ ꯅꯣꯏ ꯗꯨꯀꯥꯟꯁꯤꯗ ꯐꯣꯟ ꯇꯧꯔꯛꯑꯝꯕ ꯑꯩꯅ ꯄꯣꯠ ꯈꯔ ꯂꯧꯅꯤꯡꯕ ꯍꯥꯏꯇꯥꯔꯦ ꯑꯩꯅꯅꯦ ꯍꯣꯝꯗ ꯈꯔ ꯑꯉꯥꯡꯒꯤ ꯄꯣꯠ ꯈꯔ ꯄꯤꯅꯤꯡꯕ ꯕꯣꯛꯁꯀꯨꯝꯕ ꯏꯔꯦꯖꯔꯒꯨꯝꯕ ꯑꯗꯨꯗꯒꯤ ꯄꯦꯟꯁꯤꯜꯒꯨꯝꯕꯗꯣ ꯑꯩꯅ ꯗꯔꯖꯟ ꯈꯔ ꯂꯧꯅꯤꯡꯕ ꯑꯗꯣ ꯑꯩꯅ ꯉꯁꯥꯏ ꯐꯣꯟ ꯇꯧꯖꯔꯛꯑꯝꯕꯅꯦ ꯑꯗꯣ ꯍꯪꯒꯤꯒꯦ ꯗꯔꯖꯟꯁꯤ ꯑꯩꯅ ꯂꯧꯅꯤꯡꯉꯤꯁꯤ ꯗꯔꯖꯟꯗ ꯀꯌꯥꯕꯨ ꯂꯩꯕꯅꯣ ꯍꯧꯖꯤꯛ ꯂꯨꯄꯥ ꯀꯨꯟ ꯄꯤꯕ ꯕꯨꯛꯇꯨꯒꯤ ꯑꯣ ꯑꯣ ꯗꯔꯖꯟꯁꯦ ꯃꯉꯥꯃꯨꯛ ꯂꯧꯗꯧꯕꯥ ꯑꯗꯨꯗ ꯀꯀꯥ ꯍꯣꯏ ꯑꯩꯈꯣꯏꯅ ꯗꯔꯖꯟ ꯈꯤꯇꯪ ꯌꯥꯝ ꯂꯧꯕꯗꯨꯗ ꯄꯩꯁꯥ ꯈꯤꯇꯪ ꯇꯥꯕꯤꯕ ꯌꯥꯒꯗ꯭ꯔꯣ ꯑꯗꯨꯝ ꯑꯩꯈꯣꯏ ꯑꯗꯨꯝ ꯂꯥꯛꯑꯒ ꯂꯧꯖꯔꯒꯦ ꯑꯗꯣ ꯄꯣꯠꯇꯨ ꯃꯌꯥꯝ ꯂꯧꯗꯣꯏꯅꯤꯅ ꯄꯩꯁꯥꯗꯨ ꯈꯤꯇꯪ ꯇꯥꯕꯤꯕ ꯌꯥꯔꯒꯗꯤ ꯈꯟꯕ ꯏꯔꯦꯖꯔꯁꯨ ꯈꯔ ꯂꯧꯅꯤꯡꯕ ꯄꯦꯀꯦꯠ ꯃꯉꯥꯒꯤ ꯆꯥꯡ ꯄꯦꯀꯦꯠ ꯑꯃꯗꯅ ꯀꯌꯥ ꯀꯌꯥꯒ ꯍꯥꯟꯕꯅꯣ ꯏꯔꯦꯖꯔꯗꯨꯕꯨ ꯑꯪ ꯑꯣ ꯍꯣꯏ ꯑꯩꯈꯣꯏꯅꯦ ꯑꯩ ꯀꯩꯅꯣ ꯑꯝꯇ ꯍꯥꯏꯅꯔꯑꯩꯒꯦ ꯑꯗꯣ ꯑꯈꯣꯏ ꯏꯔꯦꯖꯔꯗꯣ ꯊꯥꯔꯇꯤ ꯀꯨꯟꯊ꯭ꯔꯥ ꯍꯥꯟꯕꯗꯣ ꯑꯗꯨꯒꯤ ꯀꯩꯅꯣ ꯄꯦꯀꯦꯠ ꯃꯉꯥꯃꯨꯛꯀ ꯂꯧꯔꯒꯦ ꯑꯗꯨꯗꯒꯤ ꯕꯨꯛ ꯉꯁꯥꯏꯒꯤ ꯂꯨꯄꯥ ꯆꯅꯤ ꯄꯤꯕꯗꯣ ꯗꯔꯖꯟꯗ ꯑꯗꯨꯒꯤꯗꯨ ꯄꯦꯀꯦꯠ ꯃꯉꯥ ꯑꯃꯒ ꯗꯔꯖꯟ ꯃꯉꯥ ꯑꯃꯒ ꯂꯧꯔꯒꯦ ꯑꯗꯨꯗꯒꯤ ꯄꯦꯟꯁꯤꯜꯗꯣ ꯕꯣꯛꯁ ꯃꯉꯥꯃꯨꯛ ꯑꯃꯒ ꯂꯧꯔꯒꯦ ꯑꯗꯨ ꯈꯤꯇꯪ ꯈꯔ ꯌꯥꯝ ꯂꯧꯕꯅꯤꯅ ꯈꯔꯗꯤ ꯃꯃꯟꯗꯣ ꯈꯤꯇꯪꯗꯤ ꯇꯥꯍꯟꯕꯤꯔꯛꯎ ꯑꯣꯐꯔ ꯈꯔ ꯄꯤꯕꯤꯔꯛꯑꯣ ꯑꯪ ꯑꯪ ꯍꯣꯏ ꯑꯗꯣ ꯈꯤꯇꯪ ꯃꯃꯜ ꯇꯥꯕꯗ ꯑꯣꯏꯔꯁꯨ ꯀꯩꯁꯨ ꯀꯥꯏꯗꯦ ꯀꯩꯅꯣꯒꯤ ꯄꯤꯒꯗꯨꯕꯅꯦ ꯑꯩꯈꯣꯏꯅ ꯍꯣꯝꯒꯤ ꯗꯣꯅꯦꯁꯟ ꯆꯠꯀꯗꯕ ꯑꯗꯨꯒꯤ ꯍꯣꯝꯗ ꯆꯠꯄꯒꯤꯅꯦ ꯑꯗꯨ ꯑꯗꯨꯝ ꯑꯪ ꯄꯣꯠꯇꯣ ꯍꯌꯦꯡ ꯑꯌꯨꯛ ꯉꯟꯇꯥꯅ ꯂꯧꯕ ꯂꯥꯛꯆꯔꯒꯦ ꯕꯨꯛ ꯗꯔꯖꯟ ꯑꯍꯨꯝꯗꯨꯅꯦ ꯑꯦ ꯃꯉꯥ ꯑꯗꯨꯅꯦ ꯑꯗꯨꯗꯒꯤ ꯄꯦꯟꯁꯤꯜ ꯕꯣꯛꯁ ꯃꯉꯥꯗꯨꯅꯦ ꯑꯗꯨꯗꯒꯤ ꯏꯔꯦꯖꯔ ꯕꯣꯛꯁ ꯃꯉꯥꯗꯨꯒ ꯍꯌꯦꯡ ꯑꯌꯨꯛ ꯑꯗꯨꯝ ꯉꯟꯇꯥꯅ ꯂꯧꯕ ꯂꯥꯛꯆꯔꯒꯦ ꯑꯗꯨꯝ ꯌꯥꯒꯗꯧꯕ ꯅꯠꯇ꯭ꯔꯣ ꯄꯨꯡ ꯀꯌꯥꯃꯨꯛꯇ ꯂꯥꯛꯆꯧ ꯍꯥꯏꯕꯅꯣ ꯄꯨꯡ ꯀꯌꯥꯃꯨꯛꯇ ꯂꯥꯛꯆꯧ ꯍꯥꯏꯕꯅꯣ ꯍꯣ ꯍꯣꯏ ꯑꯗꯨꯑꯣꯏꯗꯤ ꯍꯌꯦꯡ ꯄꯨꯡ ꯇꯔꯥꯃꯥꯊꯣꯏꯗ ꯑꯗꯨꯝ ꯂꯥꯛꯑꯒꯦ ꯀꯣ ꯍꯣ ꯍꯣꯏ ꯊꯝꯖꯔꯒꯦ